ꯅꯨꯡꯉꯥꯏꯔꯤꯌꯦ ꯅꯪ ꯎꯗ ꯀꯨꯏꯔꯦ ꯅꯨꯡꯉꯥꯏꯌꯦ ꯑꯩꯁꯨ ꯑꯩꯗꯣ ꯋꯥꯛꯀꯤꯡꯗꯣ ꯎꯝ ꯀꯨꯏꯅ ꯆꯠꯂꯨꯗ꯭ꯔꯕꯅꯦꯕ ꯑꯗꯨꯒ ꯀꯩꯅꯣꯗꯣ ꯍꯥꯏꯗꯤ ꯏꯁꯥꯗꯣ ꯋꯦꯠꯇꯣ ꯁꯨꯝ ꯍꯦꯟꯒꯠꯂꯛꯄꯁꯤꯗ ꯍꯟꯗꯛꯇꯤ ꯆꯠꯂꯦꯒꯅ ꯃꯣꯔꯅꯤꯡ ꯃꯣꯔꯅꯤꯡ ꯂꯥꯛꯏꯅꯦ ꯅꯪ ꯅꯪ ꯎꯗ ꯀꯨꯏꯔꯦ ꯀꯃꯥꯏ ꯇꯧꯔꯤꯒꯦ ꯍꯣꯏ ꯍꯧꯖꯤꯛ ꯉꯔꯥꯡ ꯉꯍꯥꯟꯗꯩꯗꯤ ꯅꯨꯡꯇꯤꯒꯤ ꯆꯠꯄ ꯍꯧꯔꯦ ꯑꯗꯣ ꯉꯍꯥꯟꯒꯩꯗꯤ ꯆꯠꯂꯨꯗ꯭ꯔꯕꯅꯦꯕ ꯃꯃꯥꯡ ꯑꯃꯨꯛ ꯃꯔꯛ ꯈꯔ ꯆꯠꯂꯒ ꯑꯗꯨꯝ ꯑꯃꯨꯛ ꯇꯣꯛ ꯑꯃꯨꯛ ꯀꯩꯅꯣ ꯇꯧ ꯇꯧ ꯂꯩꯔꯨꯔꯕ ꯑꯗꯨꯒ ꯍꯟꯗꯛꯇꯤ ꯑꯗꯨꯝ ꯆꯠꯂꯒꯦꯅ ꯆꯠꯂꯤꯅꯦ ꯅꯪ ꯀꯌꯥꯝ ꯀꯨꯏꯔꯒꯦ ꯆꯠꯄ ꯑꯥ ꯑꯩ ꯉꯍꯥꯟꯒꯩꯗꯤ ꯊꯦꯡꯅ ꯑꯗꯨꯝ ꯆꯠꯄꯅꯦꯕ ꯑꯗꯨꯗꯨꯒ ꯉꯁꯤꯗꯣ ꯈꯔ ꯉꯜꯂꯛꯑꯦ ꯑꯗꯨꯒꯤ ꯊꯦꯡꯅꯔꯦ ꯑꯩ ꯅꯍꯥꯟꯒꯩꯗꯤ ꯑꯗꯨꯝ ꯄꯨꯡ ꯈꯔ ꯊꯦꯡꯒꯦ ꯑꯗꯨꯗꯨꯒꯤ ꯊꯦꯡꯅꯗꯕ ꯑꯣꯏꯔꯝꯃꯅꯤ ꯏꯕꯥꯅꯤꯗꯣ ꯍꯣꯏ ꯉꯟ ꯉꯜꯂꯤꯒꯩꯕꯨꯗꯤ ꯐꯕ ꯑꯗꯣ ꯌꯥꯍꯧꯗꯣ ꯍꯦꯛꯇ ꯊꯦꯡꯕꯗꯣ ꯉꯝꯗꯕꯒꯤ ꯑꯩꯅ ꯍꯧꯗꯣꯔꯛꯑꯣ ꯌꯥꯏꯌꯦ ꯀꯣꯜ ꯇꯧꯔ ꯀꯣꯜ ꯇꯧꯔꯑꯣ ꯑꯩ ꯅꯝꯕꯔ ꯄꯤꯔꯝꯒꯦ ꯕ꯭ꯔꯦꯛꯐꯥꯁ ꯂꯣꯏꯔꯒ ꯇꯧꯗꯣꯏꯅꯦ ꯍꯌꯦꯡ ꯋꯥꯛꯀꯤꯡ ꯂꯥꯛꯄꯅꯤꯅ ꯀꯩꯝꯇ ꯑꯗꯨꯝ ꯕ꯭ꯔꯁ ꯇꯨꯝ ꯍꯧꯒꯠꯂꯒ ꯍꯣꯏ ꯑꯥ ꯋꯥꯛꯀꯤꯡ ꯆꯠꯄ ꯂꯣꯏꯔꯒ ꯕ꯭ꯔꯦꯛꯐꯥꯁ ꯇꯧꯗꯣꯏꯅꯦ ꯎꯝ ꯌꯥꯏꯌꯦ ꯅꯣꯡꯃ ꯊꯦꯡꯅꯁꯦ ꯍꯥꯏꯗꯤ ꯋꯥꯛꯀꯤꯡꯗ ꯅꯠꯇꯕ ꯑꯩꯗꯣ ꯍꯧꯖꯤꯛꯇꯤ ꯑꯗꯨꯝ ꯀꯩꯅꯣꯗ ꯑꯦꯝ ꯌꯨ ꯗ ꯆꯥꯏꯅꯤꯖ ꯇꯝꯃꯤꯌꯦ ꯅꯪ ꯀꯃꯥꯏ ꯇꯧꯔꯤꯒꯦ ꯌꯥꯝ ꯅꯨꯡꯉꯥꯏꯌꯦ ꯅꯪꯅ ꯍꯦꯟꯅ ꯅꯨꯡꯉꯥꯏꯔꯦ ꯀꯩꯅꯣ ꯋꯥꯥꯛꯀꯤꯡ ꯈꯔ ꯆꯠ ꯑꯗꯨꯅ ꯈ꯭ꯋꯥꯏ ꯐꯔꯤꯅꯤ ꯀꯩꯅꯣ ꯌꯥꯝ ꯅꯨꯡꯉꯥꯏꯕ ꯆꯤꯡꯉꯦ ꯑꯗꯣ ꯇꯝꯕꯗꯣ ꯑꯃꯨꯛ ꯋꯥꯔꯤꯅꯦ ꯍꯟꯗꯛ ꯆꯍꯤꯒꯤꯗꯤ ꯂꯣꯏꯈ꯭ꯔꯕ ꯃꯥꯜꯂꯦ ꯅꯦꯛꯁ ꯌꯥꯔꯒꯤ ꯑꯃꯨꯛ ꯍꯧꯗꯧꯕ ꯃꯥꯜꯂꯦ ꯑꯗꯨꯝ ꯍꯥꯏꯗꯤ ꯑꯗꯨꯝ ꯅꯨꯡꯇꯤꯒꯤ ꯊꯦꯡꯅꯗꯣꯏꯅꯤꯅ ꯑꯗꯨꯝ ꯑꯩ ꯑꯗꯨꯝ ꯍꯥꯏꯔꯛꯀꯦ ꯅꯨꯡꯗꯥꯡ ꯋꯥꯏꯔꯝꯁꯦ ꯑꯗꯨꯝ ꯀꯩꯅꯣꯗ ꯆꯠꯂꯦ ꯑꯗꯨꯝ ꯂꯝꯕꯤꯗ ꯑꯣꯏꯅ ꯆꯠꯂꯦ ꯅꯨꯡꯗꯥꯡ ꯋꯥꯏꯔꯝꯅ ꯑꯗꯨꯝ ꯁꯣꯝ ꯆꯤꯡ ꯂꯣꯝꯗꯕꯨꯗꯤ ꯂꯥꯛꯇ꯭ꯔꯦ ꯑꯦꯝ ꯌꯨ ꯗ ꯆꯠꯄꯗꯣ ꯄꯨꯡ ꯑꯦꯝ ꯌꯨ ꯗ ꯀꯩꯅꯣ ꯆꯠꯇꯦ ꯅꯨꯡꯗꯤꯟꯗꯗꯤ ꯀ꯭ꯂꯥꯁꯀꯤ ꯈꯛꯇꯪ ꯆꯠꯄꯅꯤꯗ ꯑꯥ ꯑꯥ ꯀ꯭ꯂꯥꯁ ꯑꯣꯏꯅ ꯆꯠꯂꯤꯅꯦ ꯅꯨꯡꯇꯤꯒꯤ ꯍꯣꯏ ꯑꯗꯨꯗꯤ ꯑꯃꯨꯛ ꯍꯌꯦꯡ ꯑꯃꯨꯛ ꯊꯦꯡꯅꯔꯁꯦ ꯅꯨꯡꯉꯥꯏꯔꯦ ꯅꯪ ꯊꯦꯡꯅꯕ ꯑꯥ ꯑꯥ ꯄꯤꯔꯝꯒꯦ ꯏꯁꯜꯂꯣ ꯎꯝ